ꯑꯩꯈꯣꯏꯅ ꯑꯉꯥꯡ ꯑꯣꯏꯔꯤꯉꯩ ꯃꯇꯝꯗꯗꯤ ꯃꯣꯕꯥꯏꯜ ꯐꯣꯜ ꯂꯩꯇ꯭ꯔꯤꯉꯩꯒꯤ ꯃꯇꯝꯗꯗꯤ ꯑꯁꯨꯛꯀꯤ ꯃꯇꯤꯛ ꯌꯥꯝꯅ ꯃꯤ ꯑꯃꯒ ꯑꯃꯒ ꯋꯥꯔꯤ ꯂꯥꯞꯅ ꯂꯩꯈꯤꯕ ꯃꯤ ꯑꯃꯒ ꯑꯃꯒ ꯋꯥꯔꯤ ꯄꯥꯎ ꯐꯥꯎꯅꯉꯥꯏ ꯍꯣꯠꯅꯕꯗ ꯑꯁꯨꯛꯀꯤ ꯃꯇꯤꯛ ꯋꯥꯏ ꯃꯇꯝꯗꯨꯗꯗꯤ ꯆꯤꯊꯤ ꯊꯥꯗꯣꯛ ꯊꯥꯖꯤꯟ ꯇꯧꯗꯅ ꯆꯤꯊꯤ ꯊꯥꯗꯣꯛ ꯊꯥꯖꯤꯟ ꯇꯧꯕꯁꯦ ꯌꯥꯝꯗ꯭ꯔꯕꯤꯗ ꯅꯨꯃꯤꯠ ꯇꯔꯦꯠ ꯅꯤꯄꯥꯟꯅꯤ ꯇꯥꯔꯥꯅꯤ ꯆꯪꯕ ꯐꯥꯎ ꯌꯥꯎꯏ ꯑꯗꯨꯕꯨ ꯍꯧꯖꯤꯛ ꯃꯣꯕꯥꯏꯜ ꯐꯣꯜ ꯂꯥꯛꯄꯅ ꯃꯔꯝ ꯑꯣꯏꯔꯒ ꯑꯩꯅ ꯗꯔꯀꯥꯔ ꯑꯣꯏꯔꯤꯕ ꯋꯥꯔꯤ ꯁꯥꯟꯅꯅꯤꯡꯏꯕ ꯏꯃꯥꯅꯕ ꯂꯥꯞꯈ꯭ꯔꯅ ꯂꯩꯈ꯭ꯔꯕ ꯏꯃꯥꯅꯕꯁꯤꯡꯒ ꯋꯥꯔꯤ ꯋꯥꯇꯥꯏ ꯇꯧꯗꯅ ꯇꯧꯗꯅ ꯈꯨꯗꯛꯇ ꯈꯨꯗꯛꯀꯤ ꯑꯣꯏꯕ ꯄꯥꯎ ꯏꯃꯥꯔꯖꯦꯟꯁꯤ ꯑꯣꯏꯕ ꯄꯥꯎ ꯈꯨꯗꯛꯇ ꯐꯥꯎꯅꯕ ꯉꯝꯃꯦ ꯃꯣꯕꯥꯏꯜ ꯐꯣꯟꯒꯤ ꯃꯇꯦꯡꯅ ꯑꯁꯤꯇ ꯅꯠꯇꯅ ꯐꯥꯎꯅꯔꯝꯕ ꯑꯁꯤ ꯈꯛꯇ ꯅꯠꯇꯇꯅ ꯍꯣꯖꯤꯛ ꯆꯥꯎꯈꯠꯂꯛꯄꯒꯤ ꯃꯇꯨꯡ ꯏꯟꯅ ꯍꯧꯖꯤꯛ ꯑꯃꯨꯛ ꯃꯣꯕꯥꯏꯜ ꯐꯣꯟꯁꯤꯗꯒꯤ ꯑꯞꯒ꯭ꯔꯦꯗ ꯂꯥꯛꯇꯅ ꯁ꯭ꯃꯥꯔꯠ ꯐꯣꯜ ꯑꯃꯨꯛ ꯂꯥꯛꯑꯦ ꯁ꯭ꯃꯥꯔꯠ ꯐꯣꯜ ꯂꯥꯛꯄꯁꯤꯅ ꯃꯔꯝ ꯑꯣꯏꯔꯒ ꯀꯩꯗꯧꯔꯦ ꯍꯥꯏꯕ ꯃꯇꯝꯗ ꯑꯩꯈꯣꯏꯁꯦ ꯁꯛꯀ ꯁꯛꯀ ꯎꯅꯔꯒ ꯋꯥꯔꯤ ꯇꯧꯕ ꯐꯥꯎꯗ ꯌꯥꯔꯛꯑꯦ ꯁꯛꯀ ꯁꯛꯀ ꯋꯥꯔꯤ ꯇꯧꯕ ꯌꯥꯕꯁꯤꯅ ꯑꯩꯈꯣꯏꯗꯁꯨ ꯌꯥꯝꯅ ꯅꯨꯡꯉꯥꯏꯕ ꯄꯣꯛꯄ ꯑꯄꯦꯟꯕ ꯄꯣꯛꯄꯗꯨꯁꯨ ꯑꯣꯏꯍꯜꯂꯦ ꯑꯁꯤꯇ ꯅꯠꯇꯅ ꯑꯩꯈꯣꯏ ꯀꯩꯗꯧꯔꯦ ꯃꯣꯕꯥꯏꯜ ꯐꯣꯟꯒꯤ ꯃꯇꯦꯡꯅ ꯀꯩꯗꯧꯍꯜꯂꯦ ꯑꯩꯈꯣꯏꯅ ꯃꯣꯕꯥꯏꯜ ꯐꯣꯟꯗ ꯍꯧꯖꯤꯛ ꯀꯩꯗꯧꯔꯦ ꯁ꯭ꯃꯥꯔꯠ ꯐꯣꯟ ꯂꯥꯥꯛꯑꯕꯅꯤꯅ ꯍꯧꯖꯤꯛ ꯀꯩꯗꯧꯔꯦ ꯍꯥꯏꯕꯗ ꯏꯟꯇꯔꯅꯦꯠ ꯑꯃꯁꯨ ꯑꯩꯈꯣꯏ ꯀꯄꯜꯁꯔꯤ ꯑꯣꯏꯅ ꯌꯥꯎꯔꯦ ꯌꯥꯎꯔꯕꯅꯤꯅ ꯀꯩꯗꯧꯔꯦ ꯑꯩꯈꯣꯏꯅ ꯃꯣꯕꯥꯏꯜ ꯐꯣꯟꯒꯤ ꯃꯇꯦꯡꯅ ꯀꯩꯗꯧꯔꯦ ꯑꯩꯈꯣꯏꯅ ꯈꯪꯅꯤꯡꯏꯕ ꯈꯪꯅꯤꯡꯉꯤꯕ ꯑꯩꯈꯣꯏꯒꯤ ꯄ꯭ꯔꯤꯊꯤꯕꯤꯁꯤꯗ ꯀꯔꯤ ꯊꯣꯀꯏꯒꯦ ꯅꯠꯇ꯭ꯔꯒꯅ ꯑꯉꯣꯟ ꯇꯣꯄꯤꯛ ꯑꯃꯒꯤ ꯃꯇꯥꯡꯗ ꯂꯥꯏꯔꯤꯛꯄꯨ ꯑꯣꯏꯔꯣ ꯑꯃꯕꯨ ꯑꯣꯏꯔꯣ ꯈꯪꯅꯤꯡꯏꯕ ꯇꯣꯄꯤꯛ ꯑꯃꯒꯤ ꯍꯦꯛ ꯃꯇꯥꯡꯗ ꯃꯣꯕꯥꯏꯜ ꯐꯣꯜꯗꯒꯤ ꯑꯩꯈꯣꯏꯅ ꯁꯔꯁ ꯇꯧꯔꯒ ꯃꯣꯕꯥꯏꯜ ꯐꯣꯟꯒꯤ ꯃꯇꯦꯡꯅ ꯒꯨꯒꯜꯗ ꯆꯪꯉꯒ ꯁꯔꯁ ꯇꯧꯔꯒ ꯑꯩꯈꯣꯏꯅ ꯈꯪꯅꯤꯡꯏꯕ ꯈꯨꯗꯤꯡꯃꯛꯇꯣ ꯑꯩꯈꯣꯏ ꯈꯪꯕ ꯌꯥꯔꯦ ꯍꯥꯏꯔꯤꯕꯁꯤꯡꯁꯤ ꯑꯩꯒꯤ ꯑꯣꯏꯅꯗꯤ ꯃꯁꯤ ꯌꯥꯝꯅ ꯀꯥꯟꯅꯩ ꯍꯥꯏꯅ ꯈꯜꯂꯤ ꯑꯁꯤꯇ ꯅꯠꯇꯅ ꯑꯩꯈꯣꯏ ꯀꯔꯤ ꯇꯧꯕꯁꯨ ꯌꯥꯔꯦ ꯍꯥꯏꯕ ꯃꯇꯝꯗ ꯑꯩꯈꯣꯏ ꯏꯟꯇꯔꯅꯦꯠ ꯕꯦꯡꯀꯤꯡ ꯑꯩꯈꯣꯏ ꯐꯣꯟꯗ ꯑꯩꯈꯣꯏ ꯕꯦꯡꯇ ꯆꯠꯂꯨꯗꯕꯤꯗ ꯑꯃꯃ ꯆꯠꯂꯨꯗꯕꯤꯗ ꯑꯩꯈꯣꯏꯅ ꯄꯩꯁꯥ ꯊꯥꯗꯣꯛ ꯊꯥꯖꯤꯟ ꯇꯧꯕ ꯉꯥꯏꯍꯥꯛꯀꯤ ꯑꯆꯤꯟꯕ ꯊꯥꯗꯣꯛ ꯊꯥꯖꯤꯟ ꯇꯧꯕ ꯏꯕꯟ ꯄꯣꯠ ꯂꯩꯕ ꯄꯣꯠ ꯂꯩꯕ ꯈꯣꯠꯄ ꯇꯧꯕꯗ ꯐꯥꯎꯗ ꯑꯩꯈꯣꯏꯒꯤ ꯖꯤꯄꯦꯒꯤ ꯃꯇꯦꯡꯅ ꯅꯠꯇ꯭ꯔꯒꯅ ꯄꯦ ꯇꯦ ꯝꯒꯤ ꯃꯇꯦꯡꯅ ꯀꯩꯗꯧꯔꯦ ꯑꯩꯈꯣꯏ ꯄꯩꯁꯥ ꯏꯁꯥꯗ ꯄꯩꯁꯥ ꯌꯥꯎꯗ꯭ꯔꯒꯁꯨ ꯑꯩꯈꯣꯏ ꯐꯣꯟꯅ ꯑꯗꯨꯝ ꯑꯩꯈꯣꯏ ꯐꯣꯟꯁꯤꯒꯤ ꯃꯇꯦꯡꯅ ꯄꯩꯁꯥ ꯑꯗꯨꯝ ꯂꯩꯕ ꯌꯥꯔꯦ ꯍꯥꯏꯔꯤꯕꯁꯤꯡꯁꯤ ꯀꯥꯟꯅꯕ ꯉꯛꯇꯅꯤ ꯑꯁꯤꯇ ꯅꯠꯇꯅ ꯑꯃꯨꯛ ꯀꯔꯤ ꯇꯧꯔꯦ ꯑꯩꯈꯣꯏꯅ ꯕꯨꯛꯀꯤꯡ ꯇꯧꯕ ꯌꯥꯔꯦ ꯐ꯭ꯂꯥꯏꯠꯀꯤ ꯑꯗꯨꯗꯒꯤ ꯇ꯭ꯔꯦꯟꯒꯤ ꯃꯌꯥꯝ ꯑꯃꯒꯤ ꯑꯩꯈꯣꯏ ꯕꯨꯛꯀꯤꯡ ꯇꯧꯕ ꯌꯥꯔꯦ ꯍꯥꯏꯔꯤꯕꯁꯤꯡꯁꯤ ꯃꯥꯒꯤ ꯀꯥꯟꯅꯕ ꯉꯛꯇꯅꯤ ꯑꯁꯤꯇ ꯅꯠꯇꯅ ꯑꯩꯈꯣꯏꯒꯤ ꯌꯥꯝꯅ ꯋꯥꯅꯈꯤꯕ ꯃꯌꯥꯝ ꯑꯃ ꯄꯦꯟꯗꯦꯃꯤꯛ ꯑꯣꯏꯈꯤꯕ ꯑꯩꯈꯣꯏꯒꯤ ꯀꯣꯕꯤꯗꯁ ꯀꯣꯕꯤꯗ ꯂꯥꯏꯆꯠꯀꯤ ꯃꯇꯥꯡꯁꯤꯗ ꯑꯩꯈꯣꯏ ꯃꯤ ꯑꯃꯒ ꯃꯤ ꯑꯃꯒ ꯑꯩꯈꯣꯏꯒꯤ ꯁꯣꯁꯦꯜ ꯗꯤꯁꯇꯦꯟꯁ ꯂꯩꯗꯅ ꯃꯤ ꯑꯃꯒ ꯁꯝꯅꯕ ꯌꯥꯗꯕ ꯌꯥꯗꯕ ꯃꯇꯝꯗ ꯑꯩꯈꯣꯏ ꯑꯉꯥꯡꯁꯤꯡꯁꯤ ꯂꯥꯏꯔꯤꯛ ꯇꯝꯕ ꯃꯇꯝꯗ ꯃꯣꯕꯥꯏꯜ ꯐꯣꯟ ꯑꯁꯨꯛꯀꯤ ꯌꯥꯝꯅ ꯆꯥꯎꯔꯕ ꯃꯇꯦꯡ ꯑꯃ ꯑꯩꯈꯣꯏꯗ ꯄꯤꯕꯤꯈꯤ ꯍꯥꯏꯔꯤꯕ ꯃꯇꯦꯡꯗꯨꯗꯤ ꯀꯔꯤꯅꯣ ꯍꯥꯏꯕ ꯃꯇꯝꯗ ꯑꯩꯈꯣꯏꯒꯤ ꯑꯩꯈꯣꯏꯒꯤ ꯑꯣꯜꯂꯥꯏꯟ ꯀ꯭ꯂꯥꯁ ꯀꯣ ꯖꯨꯝ ꯁꯤꯖꯤꯟꯅꯗꯨꯅ ꯑꯩꯈꯣꯏ ꯌꯨꯝ ꯌꯨꯝꯗ ꯐꯝꯃꯒ ꯑꯉꯥꯡꯁꯤꯡꯁꯤ ꯐꯝꯃꯒ ꯑꯣꯖꯥꯁꯤꯡꯁꯤꯅ ꯂꯥꯏꯔꯤꯛ ꯂꯥꯞꯅ ꯇꯥꯛꯂꯒ ꯑꯩꯈꯣꯏ ꯄꯨꯂꯞ ꯑꯣꯏꯅ ꯈꯪꯃꯤꯟꯅꯕꯒꯤ ꯈꯨꯗꯣꯡ ꯆꯥꯕꯗꯣ ꯃꯣꯕꯥꯏꯜ ꯐꯣꯟꯗꯒꯤ ꯑꯩꯈꯣꯏ ꯐꯪꯈꯤ ꯍꯥꯏꯔꯤꯕꯁꯤꯡꯁꯤ ꯃꯥꯒꯤ ꯀꯥꯟꯅꯕ ꯉꯛꯇꯅꯤ ꯃꯥ ꯂꯩꯔꯝꯗ꯭ꯔꯒꯗꯤ ꯍꯥꯏꯔꯤꯕꯁꯤꯡꯁꯤꯁꯨ ꯑꯣꯏꯊꯣꯛꯂꯝꯃꯣꯏ ꯑꯗꯨꯅ ꯑꯩꯒꯤ ꯃꯣꯠꯇꯗꯤ ꯃꯣꯕꯥꯏꯜ ꯐꯣꯟꯁꯦ ꯑꯁꯨꯛꯀꯤ ꯃꯇꯤꯛ ꯌꯥꯝꯅ ꯐꯕ꯭ꯔꯥ ꯍꯥꯏꯅ ꯈꯜꯂꯤ ꯐꯁꯨ ꯐꯩ ꯌꯥꯝꯅ ꯐꯩ